ꯈꯨꯡꯒꯪꯗ ꯐꯪꯕ ꯏꯁꯤꯡ ꯅꯨꯡꯁꯤꯠꯅ ꯁꯍꯔꯗ ꯐꯪꯕ ꯏꯁꯤꯡ ꯅꯨꯡꯁꯤꯠꯇꯒꯤ ꯆꯥꯡ ꯌꯥꯝꯅ ꯍꯦꯟꯅ ꯐꯕ ꯍꯦꯜꯂꯤ ꯃꯔꯝꯗꯤ ꯁꯍꯔꯗꯗꯤ ꯒꯥꯔꯤ ꯃꯁꯤꯡ ꯌꯥꯝꯅ ꯆꯦꯟꯕꯅꯤꯅ ꯀꯥꯔꯕꯣꯟꯗꯥꯏꯑꯣꯛꯁꯥꯏꯠꯀꯤ ꯂꯦꯚꯦꯜꯁꯦ ꯌꯥꯝꯅ ꯋꯥꯡꯉꯤ ꯑꯗꯨꯒ ꯁꯍꯔ ꯈꯨꯡꯒꯪꯒꯤ ꯂꯝꯗꯗꯤ

ꯇꯨꯔꯦꯜ ꯑꯆꯧꯕ ꯆꯦꯟꯗꯕꯅ ꯆꯦꯜꯂꯒꯁꯨ ꯃꯐꯝꯁꯤꯡ ꯑꯗꯣ ꯀꯟꯇꯥꯃꯤꯅꯦꯠ ꯑꯣꯏꯕꯅ ꯏꯁꯤꯡ ꯑꯐꯕ ꯏꯁꯤꯡ ꯊꯛꯄ ꯌꯥꯝꯅ ꯋꯥꯏ ꯐꯪꯗꯦ ꯑꯗꯨꯕꯨ ꯈꯨꯡꯒꯪꯒꯤ ꯂꯝꯗꯗꯤ ꯑꯗꯨꯛꯀꯤ ꯃꯇꯤꯛ ꯐꯅ ꯃꯔꯥꯡ ꯀꯥꯏꯅ ꯏꯁꯤꯡ ꯐꯪꯉꯤ ꯇꯨꯔꯦꯜ ꯑꯆꯧꯕ ꯆꯦꯜꯂꯤ ꯃꯣꯠꯇꯦ ꯑꯐꯕ ꯏꯁꯤꯡ ꯉꯥꯛꯇ ꯊꯛꯄ ꯐꯪꯉꯤ ꯑꯗꯨꯅ ꯑꯐꯕ ꯏꯁꯤꯡ ꯅꯨꯡꯁꯤꯠ ꯂꯩꯕ ꯃꯐꯝꯗ ꯃꯥꯔꯁꯤꯌꯦꯜ ꯑꯥꯔꯠ ꯊꯝꯕ ꯃꯥꯔꯁꯤꯌꯦꯜ ꯑꯥꯔꯠ ꯁꯥꯟꯅꯕ ꯑꯉꯥꯡꯅ ꯁꯍꯔꯒꯤ ꯃꯐꯝꯗ ꯂꯩꯕ ꯑꯉꯥꯡꯁꯤꯡꯗꯒꯤ ꯃꯁꯥ ꯐꯕ ꯍꯦꯜꯂꯤ ꯆꯤꯟꯖꯥꯛꯇ ꯍꯥꯏꯔꯦ ꯆꯤꯟꯖꯥꯛꯇꯗꯤ ꯆꯤꯟꯖꯥꯛꯇꯁꯨ ꯑꯩꯈꯣꯏꯒꯤ ꯈꯨꯡꯒꯪꯗ ꯐꯪꯕ ꯆꯤꯟꯖꯥꯛꯇꯤ ꯂꯩꯍꯥꯎ ꯅꯦꯆꯔꯦꯜ ꯑꯣꯏꯕ ꯂꯩꯍꯥꯎꯅ ꯄꯨꯊꯣꯛꯆꯕ ꯍꯥꯔ ꯌꯥꯎꯗꯕ ꯆꯤꯟꯖꯥꯛ ꯉꯥꯛꯇ ꯆꯥꯏ ꯑꯗꯨꯒ ꯁꯍꯔꯗꯗꯤ ꯍꯥꯔ ꯍꯥꯞꯂꯕ ꯌꯥꯝꯅ ꯄꯨꯊꯣꯔꯛꯑꯕ ꯑꯗꯨꯒꯨꯝꯕ ꯆꯤꯟꯖꯥꯛ ꯉꯥꯛ ꯆꯥꯕꯅꯤꯅ ꯑꯗꯨꯒꯤ ꯈꯦꯠꯅꯕꯁꯨ ꯍꯛꯆꯥꯡꯗ ꯂꯩ ꯑꯗꯨꯒ ꯈꯨꯡꯒꯪꯗ ꯂꯩꯕ ꯑꯉꯥꯡꯁꯤꯡꯅ ꯅꯦꯆꯔꯗ ꯍꯦꯟꯅ ꯑꯦꯛꯁꯄꯣꯖ ꯇꯧꯕꯅꯤꯅ ꯂꯝꯍꯥꯡ ꯇꯨꯝꯍꯥꯡꯗ ꯍꯦꯟꯅ ꯁꯥꯟꯅꯕ ꯍꯦꯟꯕꯅꯤꯅ ꯃꯁꯥ ꯀꯟꯕꯁꯦ ꯍꯦꯟꯅ ꯍꯦꯜꯂꯤ ꯑꯗꯨꯒ ꯁꯍꯔꯗ ꯂꯩꯕ ꯑꯉꯥꯡꯁꯤꯡꯗꯤ ꯀ꯭ꯂꯣꯖ ꯑꯣꯏꯕ ꯂꯝꯄꯥꯛ ꯑꯣꯔ ꯌꯨꯝꯗ ꯁꯥꯟꯅꯕ ꯈꯣꯠꯅꯕ ꯇꯧꯕꯅꯤꯅ ꯃꯁꯥ ꯐꯕꯁꯦ ꯈꯨꯡꯒꯪꯗ ꯂꯩꯕꯅ ꯍꯦꯜꯂꯤ ꯅꯦꯆꯔꯒ ꯍꯦꯟꯅ ꯑꯦꯛꯁꯄꯣꯖ ꯇꯧꯔꯒ ꯂꯩꯕ ꯑꯁꯤꯅ ꯍꯦꯟꯅ ꯃꯁꯥ ꯐꯩ ꯍꯥꯏꯕꯁꯦ ꯑꯩꯈꯣꯏꯅ ꯈꯪꯅꯔꯕ ꯋꯥꯐꯝꯅꯤ ꯑꯗꯨꯅ ꯈꯨꯡꯒꯪꯗ ꯐꯪꯂꯤꯕ ꯏꯁꯤꯡ ꯅꯨꯡꯁꯤꯠ ꯆꯤꯟꯖꯥꯛ ꯃꯌꯥꯝ ꯑꯁꯦ ꯆꯥꯔꯒ ꯁꯥꯟꯅꯔꯛꯄ ꯃꯥꯔꯁꯤꯌꯦꯜ ꯑꯥꯔꯠ ꯁꯥꯟꯅꯔꯛꯄ ꯑꯉꯥꯡꯁꯤꯡꯅ ꯍꯦꯟꯅ ꯃꯄꯥꯡꯒꯜ ꯀꯜꯂꯤ ꯍꯦꯟꯅ ꯍꯩꯊꯣꯏ ꯍꯩꯊꯣꯏ ꯁꯤꯡꯊꯣꯏꯕ ꯍꯦꯜꯂꯤ